ꯐꯦꯁ ꯀ꯭ꯔꯤꯝ ꯑꯃ ꯄꯥꯝꯕ꯭ꯔꯥ ꯁꯤꯒꯤ ꯐꯦꯁ ꯀ꯭ꯔꯤꯝꯁꯦ ꯇꯩꯕꯗ ꯌꯥꯝꯅ ꯅꯨꯡꯉꯥꯏꯑꯦ ꯁꯤꯒꯤ ꯐꯦꯁ ꯀ꯭ꯔꯤꯝꯒꯤ ꯄ꯭ꯔꯗꯛꯁꯦ ꯈꯪꯕ꯭ꯔ ꯑꯣꯔꯤꯐ꯭ꯂꯦꯝꯒꯤ ꯄ꯭ꯔꯗꯛꯅꯦꯕ ꯁꯤꯒꯤ ꯐꯦꯁ ꯀ꯭ꯔꯤꯝꯁꯦ ꯇꯩꯕꯗ ꯌꯥꯝꯅ ꯅꯨꯡꯉꯥꯏꯑꯦ ꯅꯨꯡꯗꯥꯡꯗꯁꯨ ꯃꯥꯏ ꯇꯥꯔꯒ ꯁꯤꯁꯦ ꯐꯦꯁ ꯀ꯭ꯔꯤꯝꯁꯦ ꯑꯗꯨꯝ ꯁꯤꯖꯤꯟꯅꯧꯕꯀꯣ ꯌꯥꯝꯅ ꯅꯨꯡꯉꯥꯏꯑꯦꯕ ꯌꯥꯝꯅ ꯁꯣꯐꯂꯤ ꯑꯣꯏꯑꯦꯕ ꯑꯗꯩꯗꯤ ꯑꯌꯨꯛꯇꯁꯨ ꯍꯧꯒꯠꯂꯒ ꯕ꯭ꯔꯁ ꯇꯧꯔ ꯃꯇꯝꯗꯁꯨ ꯅꯃꯥꯏꯗꯣ ꯇꯥꯕ ꯃꯇꯝꯗ ꯁꯤꯒꯤ ꯐꯦꯁ ꯀ꯭ꯔꯤꯝꯁꯦ ꯐꯠ ꯂꯥꯎ ꯇꯩꯁꯤꯜꯂꯣꯕꯀꯣ ꯑꯗꯩꯗꯤ ꯅꯃꯥꯏꯁꯦ ꯌꯥꯝꯅ ꯒ꯭ꯂꯣ ꯑꯣꯏꯔꯒ ꯈꯪꯕ꯭ꯔꯥ ꯌꯥꯝꯅ ꯁꯣꯐꯂꯤ ꯑꯣꯏꯔꯒ ꯌꯥꯝꯅ ꯅꯨꯡꯉꯥꯏꯑꯦꯕ ꯃꯥꯏꯁꯦ ꯐꯦꯁ ꯀ꯭ꯔꯤꯝꯁꯦ ꯁꯤꯖꯤꯟꯅꯕꯗ ꯌꯥꯝꯅ ꯅꯨꯡꯉꯥꯏꯑꯦꯕ ꯁꯤ ꯐꯦꯁ ꯀ꯭ꯔꯤꯝꯁꯦ ꯑꯣꯔꯤꯐ꯭ꯂꯦꯝꯒꯤ ꯄ꯭ꯔꯗꯛꯁꯨ ꯑꯣꯏꯔꯦꯗꯅ ꯑꯗꯩ ꯁꯤ ꯐꯦꯁ ꯀ꯭ꯔꯤꯝ ꯁꯤꯖꯤꯟꯅꯕꯗꯁꯨ ꯌꯥꯝ ꯅꯨꯡꯉꯥꯏꯑꯦꯕ ꯑꯩꯅ ꯁꯤ ꯐꯦꯁ ꯀ꯭ꯔꯤꯝꯁꯦ ꯗꯨꯀꯥꯟꯗꯩ ꯂꯩꯕ ꯅꯠꯇꯦꯕ ꯁꯤ ꯑꯣꯔꯤꯐ꯭ꯂꯦꯝꯒꯤ ꯄ꯭ꯔꯗꯛꯇꯩ ꯁꯤꯁꯦ ꯑꯣꯟꯂꯥꯏꯟꯗꯒꯤ ꯀꯛꯄ ꯐꯦꯁ ꯀ꯭ꯔꯤꯝꯅꯦꯕ ꯑꯗꯩ ꯁꯤ ꯁꯤꯖꯤꯟꯅꯕꯗꯁꯨ ꯌꯥꯝꯅ ꯅꯨꯡꯉꯥꯏꯖꯩꯑꯕ ꯅꯨꯡꯗꯥꯡꯗ ꯃꯥꯏ ꯇꯥꯔꯒ ꯐꯠ ꯃꯥꯏꯇꯥꯕ ꯂꯣꯏꯁꯤꯜꯂꯒ ꯁꯤꯁꯦ ꯅꯨꯡꯗꯥꯡꯗ ꯇꯩꯔꯒ ꯇꯨꯝꯕꯗꯁꯨ ꯌꯥꯝ ꯅꯨꯡꯈꯥꯏꯖꯩꯑꯕ ꯑꯌꯨꯛ ꯍꯧꯒꯠꯂꯛꯄꯗ ꯁꯤ ꯐꯦꯁ ꯀ꯭ꯔꯤꯝꯁꯦ ꯁꯤꯖꯤꯟꯅꯧ ꯁꯤ ꯐꯦꯁ ꯀ꯭ꯔꯤꯝꯁꯦ ꯁꯤꯖꯤꯟꯅꯕ ꯃꯇꯝꯗ ꯌꯥꯝꯅ ꯅꯨꯡꯉꯥꯏꯖꯩ